ꯀꯛꯆꯤꯡ ꯖꯤꯂꯥ ꯑꯁꯤꯗ ꯑꯩꯈꯣꯏ ꯃꯍꯩ ꯃꯁꯤꯡ ꯇꯝꯕꯒꯤ ꯈꯨꯗꯣꯡꯆꯥꯕꯗꯨ ꯍꯥꯏꯕ ꯇꯥꯔꯗꯤ ꯂꯝꯕꯤ ꯊꯣꯡ ꯌꯥꯝꯅ ꯐꯕ ꯑꯗꯨꯗꯩꯗꯤ ꯗꯤꯁꯇꯤꯛ ꯃꯌꯥꯝꯒꯤ ꯁꯦꯟꯇꯔ ꯑꯣꯏꯕ ꯀꯗꯥꯏ ꯀꯗꯥꯏꯗꯒꯤ ꯂꯥꯛꯑꯁꯨ ꯃꯁꯤꯗ ꯁꯦꯟꯇꯔ ꯑꯣꯏꯔꯒ ꯑꯩꯈꯣꯏ ꯑꯌꯥꯝꯕꯁꯤ ꯈꯨꯗꯣꯡꯆꯥꯕ ꯌꯥꯝꯅ ꯐꯪꯉꯤ ꯑꯗꯨꯒ ꯍꯥꯏꯔꯤꯕ ꯈꯨꯗꯣꯡꯆꯥꯕꯁꯤꯡ ꯑꯁꯤ ꯃꯔꯨꯑꯣꯏꯅ ꯑꯩꯈꯣꯏ ꯁꯔꯨꯛ ꯌꯥꯕ ꯇꯥꯔꯒꯗꯤ ꯃꯍꯩ ꯃꯁꯤꯡ ꯇꯝꯕꯁꯤꯗ ꯑꯩꯈꯣꯏ ꯀꯣꯆꯤꯡ ꯁꯦꯟꯇꯔ ꯑꯐꯕ ꯃꯌꯥꯝ ꯑꯃ ꯂꯩꯔꯦ ꯈꯨꯗꯝ ꯑꯣꯏꯅ ꯍꯥꯏꯔꯕꯗ ꯄꯤꯂꯔ ꯀꯣꯆꯤꯡ ꯁꯦꯟꯇꯔ ꯂꯩꯔꯦ ꯔꯣꯕꯤꯟꯁꯟ ꯇ꯭ꯌꯨꯇꯔꯦꯟ ꯁꯦꯟꯇꯔ ꯂꯩꯔꯦ ꯀꯟꯇ꯭ꯔꯤꯁꯥꯏꯁ ꯁꯦꯟꯇꯔ ꯑꯁꯤꯒꯨꯝꯕ ꯃꯌꯥꯝ ꯑꯃ ꯂꯩ ꯑꯗꯨꯒ ꯂꯣꯏꯅꯅ ꯒꯣꯃꯦꯟꯒꯤ ꯏꯁꯀꯨꯜꯁꯤꯡ ꯍꯥꯏꯕ ꯇꯥꯔꯒꯗꯤ ꯀꯛꯆꯤꯡ ꯍꯥꯏ ꯏꯁꯀꯨꯜꯁꯤ ꯈ꯭ꯋꯥꯏꯗꯒꯤ ꯑꯐꯕ ꯑꯗꯨꯒꯨꯝꯂꯕ ꯏꯁꯀꯨꯜ ꯑꯃꯅꯤ ꯍꯥꯏ ꯇꯥꯔꯦ ꯑꯗꯨꯅ ꯑꯁꯤꯗꯒꯤ ꯑꯐ ꯑꯐꯕ ꯁꯥꯇ꯭ꯔ ꯄꯨꯊꯣꯔ ꯑꯥꯏ ꯌꯦ ꯁ ꯀꯌꯥ ꯄꯨꯊꯣꯛꯑꯒ ꯉꯁꯤꯐꯥꯎꯕꯗ ꯑꯩꯈꯣꯏ ꯃꯌꯥꯝꯒꯤ ꯁꯦꯕꯥ ꯇꯧꯔꯒ ꯂꯩ